ꯏꯅꯥꯛ ꯈꯨꯟꯕ꯭ꯔꯥ ꯈꯨꯟꯗꯕ꯭ꯔꯥ ꯑꯗꯨ ꯍꯦꯜꯠꯇꯤ ꯏꯝꯄꯣꯔꯇꯦꯟꯅꯦ ꯍꯦꯜꯠ ꯑꯅꯥꯕ ꯏꯅꯥꯛ ꯈꯨꯟꯕꯁꯨ ꯄꯩꯁꯥ ꯄꯥꯏꯔꯁꯨ ꯏꯃꯨꯡꯗ ꯑꯗꯨꯝ ꯅꯥꯕ ꯂꯩꯔꯗꯤ ꯗꯤꯕꯂꯞꯁꯦ ꯂꯩꯔꯔꯣꯏ ꯑꯗꯨ ꯅꯠꯇꯅ ꯆꯥꯎꯈꯠꯄꯁꯨ ꯂꯩꯔꯔꯣꯏ ꯁꯦꯟꯕꯨ ꯑꯗꯨꯝ ꯁꯦꯟ ꯃꯥꯡꯒꯅꯤ ꯑꯗꯨ ꯅꯠꯇꯅ ꯂꯩꯖꯕ ꯑꯩꯈꯣꯏꯗꯁꯨ ꯑꯩꯈꯣꯏ ꯂꯩꯖꯕꯒꯨꯝꯅꯁꯨ ꯁꯦꯟ ꯂꯩꯇꯕ ꯍꯥꯏꯕꯁꯤ ꯌꯥꯝ ꯃꯥꯏꯌꯣꯛꯅꯔꯕꯅꯤ ꯑꯗꯨꯅ ꯍꯦꯜꯠ ꯍꯥꯏꯕꯁꯦ ꯗꯔꯀꯥꯔ ꯌꯥꯝ ꯂꯩꯌꯦ ꯑꯃꯗ ꯑꯣꯏꯔꯣ ꯑꯃꯗ ꯑꯣꯏꯔꯣ ꯍꯛꯆꯥꯡ ꯐꯕꯅ ꯐꯥꯔꯁꯅꯦ ꯑꯗꯨꯒ ꯍꯛꯆꯥꯡ ꯐꯥꯕ ꯂꯣꯏꯔ ꯀꯥꯟꯗ ꯑꯩꯈꯣꯏꯒꯤ ꯄꯥꯝꯖꯕ ꯑꯩꯈꯣꯏ ꯄꯥꯝꯖꯕ ꯂꯝ ꯂꯥꯟ ꯑꯩꯈꯣꯏꯒꯤ ꯄꯥꯝꯖꯕ ꯗ꯭ꯔꯤꯝ ꯑꯩꯈꯣꯏꯒꯤ ꯄꯥꯝꯖꯕ ꯃꯥꯡꯖꯕ ꯄꯣꯠꯁꯦ ꯇꯧꯒꯗꯧꯕꯅꯤ ꯁꯦꯟ ꯇꯥꯟꯕ ꯍꯥꯏꯕꯁꯦ ꯂꯦꯞꯂꯣꯏꯗꯧꯅꯦ ꯁꯦꯟ ꯇꯥꯟꯕ ꯑꯩꯈꯣꯏꯒꯤ ꯁꯦꯟ ꯇꯥꯟꯕ ꯍꯥꯏꯗꯤ ꯑꯩꯈꯣꯏ ꯑꯩꯈꯣꯏꯗ ꯂꯩꯒꯗꯧꯕꯅꯤ ꯁꯦꯟ ꯂꯩꯔꯗꯤ ꯀꯔꯤ ꯑꯃ ꯑꯃ ꯑꯣꯏꯁꯨ ꯃꯣꯏ ꯃꯥꯏꯌꯣꯛꯄ ꯉꯝꯃꯤ ꯁꯦꯟ ꯍꯥꯏꯕꯁꯦ ꯌꯥꯝ ꯃꯤꯑꯣꯏꯕ ꯀꯥꯟꯗꯗꯤ ꯁꯦꯟꯒ ꯍꯦꯜꯠꯒ ꯏꯝꯄꯣꯔꯇꯦꯟ ꯌꯥꯝ ꯑꯣꯏꯌꯦ ꯄꯩꯁꯥ ꯄꯥꯏꯕꯒ ꯍꯛꯆꯥꯡ ꯐꯕꯁꯤ ꯌꯥꯝ ꯃꯥꯏꯌꯣꯛꯅꯔꯕꯅꯤ ꯑꯗꯨꯅ ꯑꯃ ꯑꯃ ꯑꯣꯏꯔꯁꯨ ꯑꯩꯈꯣꯏꯁꯨ ꯁꯦꯟ ꯄꯥꯏꯕ ꯍꯣꯠꯅꯔꯁꯦ ꯑꯗꯨꯅ ꯁꯦꯟ ꯄꯥꯏꯕ ꯃꯤꯅ ꯂꯣꯏꯅꯃꯛ ꯇꯧꯕ ꯉꯝꯃꯦ ꯑꯗꯨꯅ ꯑꯃ ꯑꯣꯏꯔꯁꯨ ꯑꯩꯈꯣꯏꯒꯤ ꯐꯣꯀꯨꯁ ꯑꯩꯈꯣꯏꯒꯤ ꯄꯥꯝꯖꯕꯗꯣ ꯕꯤꯖꯤꯅꯦꯁ ꯑꯣꯏꯒꯦꯔꯥ ꯐꯥꯝ ꯑꯣꯏꯒꯦꯔꯥ ꯅꯠꯇ꯭ꯔꯒ ꯑꯇꯩ ꯑꯇꯩ ꯑꯣꯟꯊꯣꯛ ꯊꯣꯛꯄ ꯑꯣꯏꯒꯦꯔꯥ ꯁꯦꯟ ꯄꯥꯝꯖꯅꯕ ꯒꯤꯕ ꯑꯞ ꯂꯩꯇꯅꯕ ꯍꯣꯠꯅꯃꯤꯟꯅꯁꯤ ꯑꯦꯆꯤꯐ ꯐꯪꯅꯉꯥꯏꯒꯤ ꯍꯣꯠꯅꯃꯤꯟꯅꯁꯦ ꯑꯗꯨꯅ ꯁꯦꯟ ꯇꯥꯟꯕ ꯀꯥꯟꯗ ꯑꯗꯨꯝ ꯃꯥꯡꯕ ꯍꯣꯠꯅꯔꯁꯅꯨ ꯒꯤꯕ ꯑꯞ ꯂꯩꯇꯅ ꯍꯣꯠꯅꯔꯁꯦ ꯑꯗꯨ ꯑꯣꯏꯔꯗꯤ ꯑꯩꯈꯣꯏꯅ ꯄꯥꯝꯖꯕ ꯑꯩꯈꯣꯏꯅ ꯅꯤꯡꯖꯕ ꯑꯗꯨꯁꯨ ꯐꯪꯂꯅꯤ ꯍꯧꯖꯤꯛ ꯀꯥꯟꯗꯤ ꯃꯔꯨ ꯑꯣꯏꯅ ꯑꯃ ꯑꯣꯏꯔꯁꯨ ꯑꯃ ꯑꯣꯏꯔꯁꯨ ꯁꯦꯟ ꯉꯥꯛꯇꯅꯤ ꯑꯗꯨꯅ ꯁꯦꯟ ꯍꯥꯏꯕꯁꯦ ꯃꯔꯝ ꯑꯃ ꯑꯣꯏꯔꯁꯨ ꯑꯃ ꯑꯣꯏꯔꯁꯨ ꯌꯥꯝ ꯗꯔꯀꯥꯔ ꯑꯣꯏꯕꯅꯦ ꯀꯔꯤ ꯀꯔꯤ ꯑꯣꯏꯔꯁꯨ ꯁꯦꯟ ꯄꯥꯏꯔꯗꯤ ꯃꯥꯏꯌꯣꯛꯅꯕ ꯉꯝꯒꯅꯤ